ꯑꯩꯈꯣꯏꯒꯤ ꯚꯥꯔꯠꯁꯤꯗꯗꯤ ꯁꯝꯃꯟꯗ꯭ꯔꯣ ꯂꯥꯡ ꯑꯩꯈꯣꯏꯒꯤ ꯇꯨꯔꯦꯟ ꯂꯥꯡ ꯄꯥꯠ ꯂꯥꯡ ꯂꯩꯇꯝꯅꯤꯅ ꯌꯥꯝꯅ ꯑꯩꯈꯣꯏꯒꯤ ꯃꯈꯥ ꯂꯝꯕꯤꯗ ꯑꯣꯏꯅ ꯌꯥꯝꯅ ꯆꯠꯅꯩ ꯍꯥꯏꯕꯗꯤ ꯑꯩꯈꯣꯏꯒꯤ ꯀꯪꯐꯥꯜ ꯂꯝꯕꯤ ꯑꯁꯤꯗ ꯗꯤꯃꯥꯄꯨꯔ ꯂꯣꯝꯗꯒꯤ ꯄꯨꯔꯛꯏꯕ ꯄꯣꯠ ꯆꯩꯁꯤꯡ ꯑꯃꯗꯤ ꯒꯨꯍꯥꯇꯤ ꯑꯗꯨ ꯑꯗꯥꯗꯒꯤ ꯄꯨꯔꯛꯏꯕ ꯄꯣꯠ ꯆꯩꯁꯤꯡꯁꯦ ꯑꯌꯥꯝꯕ ꯑꯩꯈꯣꯏꯒꯤ ꯃꯈꯥ ꯂꯝꯕꯤꯗ ꯑꯣꯏ ꯆꯠꯂꯦ ꯁꯣꯔꯣꯛꯇ ꯀꯪꯐꯥꯜ ꯂꯝꯕꯤ ꯑꯣꯛꯇꯣ ꯕꯁ ꯂꯥꯡ ꯆꯦꯜꯂꯤ ꯃꯌꯥꯝꯁꯦ ꯑꯁꯤꯗ ꯃꯈꯣꯏꯅ ꯑꯗꯨꯝ ꯆꯦꯜꯂꯤ ꯑꯗꯨꯒ ꯑꯩꯈꯣꯏꯒꯤ ꯅꯣꯡꯊꯛꯀꯤ ꯂꯝꯕꯤ ꯍꯥꯏꯔꯒꯅ ꯂꯩꯔꯤꯕ ꯑꯩꯈꯣꯏꯒꯤ ꯏꯝꯐꯥꯜꯒꯤ ꯏꯌꯥꯔꯄꯣꯔꯠ ꯈꯛꯇꯅꯤ ꯏꯌꯥꯔꯄꯣꯔꯠ ꯌꯥꯝꯅ ꯂꯩꯇꯕ ꯃꯔꯝ ꯑꯣꯏꯅ ꯏꯝꯐꯥꯜ ꯈꯛꯇ ꯑꯣꯏꯅ ꯌꯥꯝꯅ ꯆꯠꯅꯩ ꯑꯩꯈꯣꯏ ꯂꯝꯕꯤ ꯐꯠꯇꯕ ꯍꯥꯏꯔꯒꯅ ꯂꯝꯕꯤꯁꯦ ꯌꯥꯝꯅ ꯐꯠꯇꯦ ꯑꯩꯈꯣꯏꯒꯤ ꯑꯗꯨꯒ ꯍꯥꯏꯕꯗꯤ ꯀꯣꯏꯂꯥꯁꯁꯨ ꯌꯥꯝꯅ ꯊꯥꯗꯝꯅꯤꯅ ꯂꯝꯕꯤꯁꯤ ꯌꯥꯝ ꯐꯠꯇꯦ ꯒꯣꯕꯔꯃꯦꯟ ꯒꯥꯔꯤ ꯌꯥꯝꯅ ꯄꯩꯁꯥ ꯃꯃꯟꯁꯨ ꯇꯥꯡꯏ ꯒꯣꯕꯔꯃꯦꯟ ꯒꯥꯔꯤꯁꯨ ꯌꯥꯝꯅ ꯂꯩꯇꯦ ꯂꯩꯇꯕ ꯃꯔꯝ ꯑꯣꯏꯅ ꯚꯔꯥꯁꯨ ꯌꯥꯝꯅ ꯇꯥꯡꯏ ꯃꯌꯥꯝꯅ ꯂꯝꯕꯤ ꯃꯁꯥꯡꯒ ꯌꯥꯝꯅ ꯂꯩꯇꯕꯅꯤꯅ ꯂꯝꯕꯤꯁꯤꯡꯁꯦ ꯁꯝꯅꯉꯥꯏꯁꯨ ꯂꯩꯇꯦ ꯂꯝꯕꯤꯁꯨ ꯌꯥꯝꯅ ꯁꯥꯡꯏ ꯈꯣꯠꯂꯤ ꯑꯗꯨꯒ ꯀꯨꯏꯅꯁꯨ ꯆꯪꯏ ꯆꯠꯄꯗ ꯒꯣꯕꯔꯟꯃꯦꯟ ꯂꯝꯕꯤꯅꯤ ꯐꯖꯅ ꯁꯦꯝꯕ ꯄꯥꯝꯃꯤ ꯑꯗꯨꯕꯨ ꯃꯈꯣꯏꯗꯤ ꯁꯦꯝꯕꯁꯨ ꯑꯣꯏꯕꯤꯗꯦ ꯑꯗꯨꯅ ꯐꯖꯅ ꯁꯦꯝꯅꯕ ꯍꯥꯏꯅ ꯑꯩꯈꯣꯏꯅ ꯍꯥꯏꯖꯔꯤ ꯂꯝꯕꯤ ꯂꯝꯕꯤ ꯁꯦꯝꯕꯗ ꯀꯣꯟꯇ꯭ꯔꯣꯜ ꯇꯧꯕ ꯑꯝꯗꯤ ꯑꯩꯈꯣꯏꯒꯤ ꯂꯝꯕꯤꯁꯦ ꯐꯖꯅ ꯁꯦꯝꯕꯤꯕ ꯈꯣꯠꯄ ꯑꯃꯁꯨꯡ ꯀꯣꯟꯇ꯭ꯔꯣꯜ ꯐꯖꯅ ꯁꯦꯝꯕ ꯑꯗꯨ ꯂꯝꯕꯤꯗꯣ ꯐꯖꯅ ꯁꯦꯝꯕ ꯇꯥꯔꯒꯗꯤ ꯑꯩꯈꯣꯏꯁꯨ ꯊꯧꯕ ꯈꯣꯠꯄ ꯅꯨꯡꯉꯥꯏꯖꯅꯤ ꯒꯥꯔꯤ ꯊꯧꯕꯁꯤꯡꯅ ꯑꯃꯁꯨꯡ ꯑꯗꯨꯒ ꯅꯤꯁꯥ ꯆꯥꯗꯕ ꯅꯤꯁꯥ ꯆꯥꯔꯒ ꯊꯧꯔꯒ ꯑꯩꯈꯣꯏꯅ ꯌꯥꯎꯔꯛꯏꯕ ꯃꯤꯁꯤꯡꯗꯨꯕꯨꯁꯨ ꯅꯨꯡꯉꯥꯏꯇꯕ ꯑꯣꯏꯒꯅꯤ ꯑꯗꯨꯒ ꯑꯩꯈꯣꯏꯅ ꯅꯤꯁꯥ ꯆꯥꯔꯒ ꯊꯧꯔꯨꯔꯦꯅ ꯈꯜꯂꯣ ꯐꯠꯇ ꯅꯨꯡꯗ ꯊꯣꯛꯑꯒꯗꯤ ꯍꯌꯦꯡ ꯑꯗꯨꯒꯤꯁꯨ ꯀꯩꯅꯣꯝꯃ ꯑꯃ ꯑꯣꯏꯒꯅꯤ ꯑꯗꯨꯅ ꯌꯥꯔꯤꯕꯃꯈꯩꯗꯤ ꯒꯥꯔꯤ ꯊꯧꯕꯗ ꯅꯤꯁꯥ ꯁꯤꯖꯤꯟꯅꯗꯕ